ꯍꯂꯣ ꯑꯣ ꯃꯥꯅꯦ ꯃꯥꯅꯦ ꯍꯣꯏ ꯍꯣꯏ ꯑꯩ ꯑꯩ ꯐꯣꯇꯣꯒ꯭ꯔꯥꯐꯔ ꯑꯃ ꯑꯣꯏꯅ ꯍꯥꯏꯖꯒꯦꯕꯀꯣ ꯀꯩꯅꯣ ꯃꯐꯝꯗꯨꯒꯤ ꯑꯩꯅ ꯂꯧꯖꯒꯗꯕꯁꯦ ꯃꯤ ꯑꯃꯗ ꯂꯨꯄꯥ ꯂꯤꯁꯤꯡ ꯑꯃꯒ ꯆꯥꯝꯉꯥ ꯆꯥꯝꯉꯥ ꯂꯧꯖꯩꯌꯦꯕ ꯑꯗꯣ ꯑꯗꯣꯝ ꯃꯤ ꯀꯌꯥ ꯂꯥꯛ ꯄꯨꯕꯤꯔꯛꯇꯣꯏꯅꯣ ꯌꯥꯒꯅꯤ ꯌꯥꯒꯅꯤ ꯑꯩ ꯂꯨꯄꯥ ꯂꯤꯁꯤꯡ ꯑꯃꯒ ꯆꯥꯝꯃꯉꯥ ꯂꯧꯖꯕꯗꯣ ꯅꯣꯏꯒꯤ ꯈꯜꯂꯒ ꯂꯨꯄꯥ ꯂꯤꯁꯤꯡ ꯑꯃꯃꯝꯗ ꯑꯣꯏꯅ ꯇꯧꯖꯔꯒꯦ ꯍꯣꯏ ꯅꯪꯅ ꯂꯥꯛꯀꯗꯕ ꯅꯨꯃꯤꯠꯇꯣ ꯑꯩꯉꯣꯟꯗ ꯉꯟꯅ ꯄꯥꯎ ꯐꯥꯎꯕꯤꯔꯛꯑꯣ